ꯑꯩꯈꯣꯏꯒꯤ ꯍꯥꯟꯅ ꯃꯃꯥꯡꯉꯩꯗꯗꯤ ꯑꯩꯈꯣꯏꯒꯤ ꯃꯣꯕꯥꯏꯜ ꯐꯣꯟꯁꯦ ꯌꯥꯝꯅ ꯊꯣꯛꯂꯛꯇ꯭ꯔꯤꯉꯩ ꯃꯇꯝꯗꯗꯤ ꯑꯉꯥꯡꯁꯤꯡꯁꯤ ꯂꯕꯨꯛ ꯂꯝꯍꯥꯡꯗ ꯑꯩꯈꯣꯏꯒꯤ ꯆꯦꯟꯗꯨꯅ ꯆꯣꯡꯗꯨꯅ ꯁꯥꯟꯅ ꯈꯣꯠꯅꯕꯒꯤ ꯋꯥꯈꯜꯂꯣꯟꯁꯦ ꯂꯩꯔꯝꯕꯅꯤ ꯑꯗꯨꯕꯨ ꯍꯧꯖꯣꯛꯇꯤ ꯃꯣꯕꯥꯏꯜ ꯁꯤꯁꯇꯦꯝꯁꯦ ꯌꯥꯝꯅ ꯆꯥꯎꯈꯠꯂꯛꯄꯅ ꯃꯔꯝ ꯑꯣꯏꯔꯒ ꯑꯩꯈꯣꯏꯒꯤ ꯑꯉꯥꯡꯁꯤꯡꯁꯤꯗ ꯁꯥꯟꯅ ꯈꯣꯠꯅꯕꯒꯤ ꯑꯄꯥꯝꯕꯁꯦ ꯑꯁꯨꯝ ꯑꯁꯨꯝ ꯇꯞꯅ ꯇꯞꯅ ꯍꯟꯊꯔꯛꯂꯤ ꯃꯔꯝꯗꯤ ꯀꯔꯤꯒꯤꯅꯣ ꯍꯥꯏꯕ ꯃꯇꯝꯗ ꯑꯩꯈꯣꯏꯒꯤ ꯃꯣꯕꯥꯏꯜ ꯐꯣꯟꯁꯤꯗ ꯄ꯭ꯔꯤꯇꯤꯕꯤꯒꯤ ꯁꯤꯟ ꯊꯨꯡꯅ ꯀꯥꯆꯤꯟ ꯀꯣꯏꯌꯥꯗ ꯊꯣꯛꯂꯤꯕ ꯊꯧꯗꯣꯛ ꯋꯥꯊꯣꯛ ꯄꯥꯎ ꯂꯥꯡꯁꯦ ꯌꯥꯝꯅ ꯇꯣꯏꯅ ꯍꯥꯏꯗꯤ ꯌꯦꯡꯕ ꯈꯨꯗꯛ ꯈꯨꯗꯛꯇ ꯌꯦꯡꯕ ꯌꯥꯕꯁꯨ ꯐꯪꯉꯦ ꯑꯗꯨꯒꯤꯁꯨ ꯃꯊꯛꯇ ꯑꯉꯥꯡꯁꯤꯡꯅ ꯌꯥꯝꯅ ꯏꯟꯇꯔꯦꯁ ꯂꯧꯔꯤꯕ ꯒꯦꯝꯁꯤꯡꯁꯤꯁꯨ ꯃꯁꯥꯒꯤ ꯀꯥꯟꯅꯅꯕꯒꯤ ꯈꯜꯂꯒ ꯑꯩꯈꯣꯏ ꯇꯣꯉꯥꯟ ꯇꯣꯉꯥꯟꯕ ꯃꯌꯥꯝ ꯄꯨꯊꯣꯔꯛꯄꯅ ꯃꯔꯝ ꯑꯣꯏꯔꯒ ꯌꯨꯝꯗ ꯐꯝꯅ ꯐꯝꯅ ꯒꯦꯝ ꯁꯥꯟꯅꯗꯅ ꯀꯩꯗꯧꯗꯅ ꯂꯩꯈꯤꯕꯅ ꯃꯔꯝ ꯑꯣꯏꯔꯒ ꯁꯥꯟꯅꯕꯒꯤ ꯋꯥꯈꯜꯁꯦ ꯑꯁꯨꯝ ꯑꯁꯨꯝ ꯇꯞꯅ ꯇꯞꯅ ꯑꯉꯥꯡꯁꯤꯡꯁꯤꯒꯤ ꯀꯩꯗꯒꯤ ꯃꯐꯝꯗꯒꯤ ꯃꯃꯤ ꯁꯥꯝꯍꯜꯂꯦ ꯃꯁꯤꯅ ꯑꯃꯥꯡꯕ ꯀꯌꯥꯃꯔꯨꯝꯁꯨ ꯊꯣꯛꯂꯛꯑꯦ ꯑꯗꯨꯅ ꯑꯉꯥꯡꯁꯤꯡꯁꯤꯅ ꯑꯁꯨꯝꯅ ꯌꯨꯝꯗ ꯐꯝꯃꯒ ꯂꯩꯔꯛꯄꯁꯤꯅ ꯃꯔꯝ ꯑꯣꯏꯔꯒ ꯑꯣꯕꯦꯁꯤꯇꯤ ꯑꯩꯈꯣꯏꯒꯤ ꯍꯥꯏꯗꯤ ꯆꯦꯟ ꯆꯣꯡꯗꯅ ꯑꯦꯛꯁ꯭ꯔꯁꯥꯏꯁ ꯇꯧꯔꯛꯇꯕꯗꯒꯤ ꯃꯁꯥ ꯀꯥ ꯍꯦꯟꯅ ꯅꯣꯏꯈꯠꯂꯛꯄ ꯃꯁꯤꯅ ꯃꯔꯝ ꯑꯣꯏꯔꯒ ꯂꯩꯅꯥ ꯀꯌꯥ ꯃꯔꯨꯝ ꯑꯃ ꯊꯣꯛꯍꯜꯂꯦ ꯍꯥꯏꯕꯁꯤꯃ ꯍꯥꯏꯖꯔꯤ